ꯍꯜꯂꯣ ꯑꯣ ꯑꯩ ꯀꯩꯅꯣꯝꯇ ꯍꯪꯖꯔꯛꯀꯦ ꯑꯩꯁꯦ ꯂꯝ ꯀꯣꯏꯕ ꯆꯠꯄꯅꯦ ꯃꯄꯥꯟꯂꯣꯝꯗ ꯃꯅꯤꯄꯨꯔꯒꯤꯅꯦ ꯈꯣꯡꯖꯣꯝ ꯄꯔꯕ ꯍꯥꯏꯕꯗꯣ ꯇꯥꯗꯤ ꯇꯥꯖꯔꯦ ꯑꯗꯣ ꯑꯩ ꯈꯤꯇꯪ ꯈꯪꯖꯅꯤꯡꯗꯅ ꯍꯪꯕꯅꯦ ꯑꯝꯇ ꯍꯥꯏꯕꯤꯔꯛꯑꯣ ꯑꯣ ꯑꯩꯒꯤ ꯃꯤꯡ ꯑꯩꯒꯤ ꯃꯤꯡ ꯃꯟꯗꯥꯀꯤꯅꯤ ꯀꯧꯏ ꯍꯣꯏ ꯍꯣꯏ ꯍꯥꯏꯕꯤꯔꯛꯑꯣ ꯀꯥꯎ ꯐꯥꯕꯒꯤ ꯑꯣꯏꯔꯁꯨ ꯌꯥꯔꯦ ꯑꯗꯒꯤ ꯂꯣꯏꯀꯨꯝ ꯂꯣꯏꯀꯥꯒꯤ ꯑꯣꯏꯔꯁꯨ ꯌꯥꯔꯦ ꯑ ꯑ ꯍꯣꯏ ꯑꯥꯎ ꯑꯍꯣꯏ ꯎꯝ ꯑꯣ ꯑꯩꯗꯤ ꯊꯣꯏꯕꯤꯒ ꯈꯝꯕꯒꯅꯦ ꯊꯥꯡꯖꯤꯡ ꯂꯥꯏ ꯈꯣꯏꯔꯝꯕ ꯆꯠꯄꯒꯤ ꯂꯩ ꯂꯥꯡꯕꯗꯣ ꯇꯧꯔꯛꯑꯣ ꯇꯧꯔꯛꯑꯣ ꯑꯗꯨꯅꯦ ꯑꯩꯅ ꯇꯥꯅꯤꯡꯏꯁꯦ ꯎꯝ ꯎꯝ ꯑꯧ ꯎꯝ ꯑ ꯑꯧ ꯑꯣ ꯌꯥꯝ ꯑꯣ ꯌꯥꯝ ꯐꯔꯦ ꯑꯗꯨ ꯑꯣꯏꯔꯗꯤ ꯅꯨꯡꯉꯥꯏꯖꯔꯦ ꯊꯝꯖꯔꯒꯦ ꯑꯗꯨ ꯈꯪꯉꯦ ꯌꯥꯔꯦ ꯍꯣꯏ ꯍꯣꯏ